ꯃꯥꯟꯅꯦ ꯑꯣ ꯂꯧꯕꯤꯎ ꯂꯧꯕꯤꯎ ꯀꯌꯥꯝ ꯂꯧꯗꯣꯏꯅꯣ ꯑꯣ ꯑꯥ ꯂꯧꯑꯣ ꯀꯦ ꯖꯤ ꯑꯃꯗ ꯋꯥꯟ ꯐꯤꯐꯇꯤ ꯋꯥꯟ ꯐꯤꯐꯇꯤꯅꯦ ꯑꯥ ꯌꯥꯒꯅꯤ ꯑꯗꯣ ꯗꯤꯂꯤꯕꯔꯤ ꯆꯥꯔꯖ ꯌꯥꯎꯔꯒ ꯇꯨ ꯍꯟꯗ꯭ꯔꯦꯗꯅꯦ ꯇꯨ ꯍꯟꯗ꯭ꯔꯦꯗ ꯑꯣꯏꯔꯛꯀꯅꯤ ꯗꯤꯂꯤꯕꯔꯤ ꯆꯥꯔꯖ ꯌꯥꯎꯔꯒ

ꯑꯥ ꯌꯦꯟ ꯀꯦ ꯖꯤ ꯋꯥꯟ ꯁꯤꯛꯁꯇꯤ ꯎꯝ ꯌꯦꯟ ꯀꯦ ꯖꯤ ꯃꯉꯥ ꯍꯥꯏꯕ ꯅꯠꯇ꯭ꯔꯣ

ꯑꯗꯨꯝ ꯂꯣꯏꯅ ꯎꯝ ꯑꯗꯨꯝ ꯅꯨꯡꯗꯥꯡ ꯋꯥꯏꯔꯝꯗ ꯐꯪꯒꯅꯤ ꯑꯗꯨ ꯂꯣꯏꯅ ꯁꯦꯝꯕꯤꯔꯛꯇꯣꯏꯔꯣ ꯌꯦꯟꯗꯣ

ꯑꯗꯨ ꯃꯈꯣꯡ ꯑꯣ ꯑꯣ ꯑꯗꯨ ꯃꯈꯣꯡ ꯀꯂꯦꯖꯥ ꯀꯔꯤ ꯀꯔꯥ ꯂꯣꯏ ꯌꯥꯎꯒꯗ꯭ꯔꯣ ꯍꯣꯏ ꯍꯣꯏ ꯄꯤꯔꯛꯂꯒꯦ ꯑꯥ ꯌꯥꯏꯌꯦ ꯇꯣꯉꯥꯟ ꯇꯣꯉꯥꯟ ꯑꯥ ꯑꯥ ꯌꯥꯏꯌꯦ ꯂꯣꯏꯅ ꯃꯈꯣꯡꯁꯨ ꯃꯁꯥꯁꯨ ꯀꯂꯦꯖꯥꯁꯨ ꯂꯣꯏꯅ ꯑꯗꯨꯒ ꯃꯄꯨꯝꯁꯨ ꯂꯣꯏꯅ ꯐꯪꯏ ꯑꯍꯤꯡꯕ ꯂꯧꯒꯦꯁꯨ ꯌꯥꯏ ꯑꯥ ꯑꯍꯤꯡꯕ ꯑꯗꯨꯗꯤ ꯌꯦꯟ ꯀꯦ ꯖꯤ ꯀꯦ ꯖꯤꯒꯤ ꯃꯇꯨꯡ ꯏꯜꯂꯦ ꯍꯣꯏ ꯀꯦ ꯖꯤ ꯌꯥꯝꯕꯩꯅ ꯌꯥꯝꯕ ꯌꯥꯝꯗꯕꯒꯤꯅ ꯑꯗꯨꯝ ꯃꯈꯣꯏ ꯂꯥꯛꯄ ꯐꯔꯛ ꯇꯥꯔꯦ ꯍꯥꯏꯕꯅꯤꯅ ꯑꯩ ꯑꯗꯨꯝ ꯊꯤꯜꯍꯜꯂꯛꯂꯒꯦ ꯍꯌꯦꯡ ꯑꯗꯨꯝ ꯑꯌꯨꯛꯇ ꯊꯤꯜꯍꯜꯂꯛꯂꯒꯦ ꯍꯣꯏ ꯍꯣꯏ ꯍꯣꯏ ꯍꯣꯏ ꯊꯝꯃꯦ